ꯑꯩꯈꯣꯏ ꯏꯃꯨꯡꯗ ꯁꯥꯡꯂꯕ ꯄꯨꯋꯥꯔꯤ ꯂꯩ ꯄꯨꯋꯥꯔꯤꯁꯤꯡ ꯑꯗꯨꯗꯤ ꯑꯩꯈꯣꯏꯅ ꯏꯃꯣꯏꯅꯨ ꯇꯧꯕ ꯃꯇꯝꯗ ꯏꯃꯣꯏꯅꯨ ꯂꯥꯏ ꯈꯨꯔꯨꯝꯃꯤ ꯑꯗꯨꯒ ꯆꯥꯛ ꯊꯣꯡꯉ ꯈꯣꯠꯂꯒ ꯂꯥꯏꯗ ꯀꯠꯂꯒ ꯑꯗꯨꯝ ꯇꯧꯔꯛꯏ ꯅꯍꯥꯟꯋꯥꯏꯗꯒꯤ ꯍꯧꯔꯒ ꯑꯗꯨꯗꯒꯤ ꯑꯩꯈꯣꯏꯒꯤ ꯏꯃꯨꯡꯗ ꯇꯔꯄꯣꯟꯁꯨ ꯀꯠꯂꯛꯏ ꯇꯔꯄꯣꯟ ꯃꯇꯝꯗ ꯍꯥꯟꯅ ꯅꯥꯍꯥꯟꯋꯥꯏꯗꯒꯤ ꯂꯩꯈꯤꯗꯕꯁꯤꯡꯒꯤꯗꯃꯛꯇ ꯇꯔꯄꯣꯟ ꯑꯗꯨꯝ ꯀꯠꯂꯒ ꯂꯥꯏꯗ ꯈꯨꯔꯨꯝꯃꯒ ꯃꯣꯏꯒꯤꯗꯃꯛꯇ ꯅꯤꯕ ꯈꯣꯠꯄ ꯇꯧꯔꯛꯏ ꯑꯩꯈꯣꯏ ꯏꯃꯨꯡꯗ ꯁꯣꯔꯥꯠꯁꯨ ꯇꯧꯈꯤ ꯁꯣꯔꯥꯠ ꯑꯁꯇꯤꯁꯨ ꯇꯧꯏ ꯑꯗꯨꯝ ꯍꯥꯏꯅ ꯑꯗꯨꯝ ꯂꯥꯏ ꯑꯗꯨꯗꯒꯤ ꯑꯩꯈꯣꯏ ꯏꯃꯨꯡꯗ ꯂꯨꯍꯣꯡꯕ ꯏꯌꯥꯝꯕꯒꯤ ꯂꯨꯍꯣꯡꯕ ꯇꯧꯈꯔꯦ ꯏꯌꯥꯝꯕ ꯂꯨꯍꯣꯡꯕ ꯏꯇꯩꯃ ꯂꯥꯛꯄ ꯈꯣꯠꯄ ꯑꯗꯨꯝ ꯅꯍꯥꯟꯋꯥꯏꯗꯒꯤ ꯑꯗꯨꯝ ꯇꯧꯔꯒ ꯀꯨꯝꯍꯩ ꯍꯥꯔꯥꯎꯗꯨ ꯃꯌꯥꯝ ꯑꯃ ꯅꯤꯉꯣꯟ ꯆꯥꯛꯀꯧꯕ ꯃꯇꯝꯗ ꯅꯤꯉꯣꯟ ꯃꯈꯩ ꯀꯧꯔꯒ ꯆꯥꯛ ꯄꯤꯖꯕ ꯕꯣꯔ ꯄꯤꯅꯕ ꯑꯗꯨꯝꯕ ꯇꯧꯔꯒ ꯅꯥꯍꯥꯟꯋꯥꯏꯗꯒꯤ ꯄꯨꯋꯥꯔꯤ ꯑꯣꯏꯅ ꯑꯗꯨꯝ ꯂꯥꯛꯏ ꯑꯩꯈꯣꯏ ꯏꯃꯨꯡꯗ